ꯑꯩꯈꯣꯏ ꯃꯅꯤꯄꯨꯔ ꯏꯁꯇꯦꯠꯇꯗꯤ ꯑꯗꯨꯝ ꯃꯅꯤꯄꯨꯔꯤ ꯑꯣꯏꯅ ꯆꯠꯅꯕꯅꯦ ꯃꯅꯤꯄꯨꯔꯤ ꯈꯪꯗꯕ ꯃꯤꯗꯤ ꯏꯝꯐꯥꯜꯗꯁꯨ ꯆꯠꯄ ꯌꯥꯗꯦ ꯃꯅꯤꯄꯨꯔꯤ ꯇꯝꯂꯒ ꯑꯗꯨꯝ ꯃꯤꯌꯥꯝꯁꯦ ꯃꯅꯤꯄꯨꯔꯤ ꯑꯣꯏꯅ ꯆꯠꯅ ꯆꯠꯅꯩ ꯃꯅꯤꯄꯨꯔꯤꯁꯦ ꯑꯩꯈꯣꯏꯕꯨ ꯌꯥꯝ ꯃꯇꯦꯡ ꯄꯥꯡꯂꯒ ꯃꯅꯤꯄꯨꯔꯤ ꯂꯣꯟꯁꯤ ꯏꯁꯇꯦꯠ ꯃꯅꯤꯄꯨꯔ ꯏꯁꯇꯦꯠꯗꯗꯤ ꯃꯅꯤꯄꯨꯔꯤ ꯌꯥꯎꯗ꯭ꯔꯗꯤ ꯌꯥꯗꯦ ꯃꯅꯤꯄꯨꯔꯤ ꯈꯪꯗ꯭ꯔꯒ ꯆꯠꯄꯁꯦ ꯑꯩꯈꯣꯏ ꯃꯌꯥꯝꯁꯦ ꯃꯅꯤꯄꯨꯔꯤ ꯀꯜꯆꯔꯦꯜ ꯑꯣꯏꯅ ꯌꯨꯁ ꯇꯧꯋꯦ ꯑꯩꯈꯣꯏ ꯂꯣꯀꯦꯜꯒꯤ ꯃꯤ ꯃꯌꯥꯝꯁꯦ ꯑꯗꯨꯝ ꯃꯅꯤꯄꯨꯔꯤ ꯑꯣꯏꯅ ꯉꯥꯡꯉꯦ ꯏꯁꯇꯦꯠ ꯑꯁꯤꯗ ꯗꯤꯁꯇ꯭ꯔꯤꯛ ꯇꯣꯡꯉꯥꯟ ꯇꯣꯡꯉꯥꯟꯕ ꯂꯩꯌꯦ ꯑꯗꯨꯒꯤ ꯂꯣꯟꯗꯣ ꯃꯁꯥ ꯃꯁꯥꯒꯤ ꯂꯣꯟ ꯇꯣꯡꯉꯥꯟ ꯇꯣꯡꯉꯥꯟ ꯂꯩꯌꯦ ꯃꯅꯤꯄꯨꯔꯤ ꯑꯣꯏꯅ ꯃꯌꯥꯝꯁꯦ ꯆꯠꯅꯩ ꯃꯅꯤꯄꯨꯔꯤ ꯂꯣꯟꯁꯦ ꯌꯥꯝ ꯐꯩꯌꯦ ꯍꯥꯏꯕ ꯇꯥꯏ ꯃꯅꯤꯄꯨꯔꯤ ꯈꯪꯗꯕ ꯃꯤꯗꯤ ꯃꯤꯕꯨ ꯈꯨꯝꯕꯁꯨ ꯌꯥꯗꯦ ꯑꯗꯨꯒꯤ ꯃꯤꯌꯥꯝꯁꯦ ꯃꯅꯤꯄꯨꯔꯤ ꯈꯪꯕ ꯄꯥꯝꯃꯦ